ꯃꯅꯤꯄꯨꯔꯤ ꯂꯣꯟꯒꯤ ꯃꯇꯥꯡꯗ ꯀꯝꯃꯟ ꯑꯣꯏꯕ ꯑꯔꯥꯟꯕ ꯋꯥꯈꯜꯂꯣꯟ ꯑꯃꯗꯤ ꯃꯁꯤ ꯚꯥꯔꯠꯀꯤ ꯃꯅꯤꯄꯨꯔꯈꯛꯇꯗ ꯉꯥꯡꯅꯩ ꯍꯥꯏꯕꯁꯤꯅꯤ ꯑꯗꯨꯝ ꯑꯣꯏꯅꯃꯛ ꯃꯅꯤꯄꯨꯔꯤ ꯑꯁꯤ ꯑꯁꯥꯝꯒꯤ ꯃꯐꯝ ꯈꯔꯗꯁꯨ ꯉꯥꯡꯅꯩ ꯇ꯭ꯔꯤꯄꯨꯔꯥ ꯕꯪꯒ꯭ꯂꯥꯗꯦꯁ ꯑꯃꯁꯨꯡ ꯃꯌꯦꯟꯃꯥꯔꯒꯤ ꯃꯐꯝ ꯈꯔꯗꯁꯨ ꯑꯗꯨꯝꯃꯛ ꯉꯥꯡꯅꯩ ꯃꯁꯤ ꯊꯤꯡꯅꯕ ꯃꯅꯤꯄꯨꯔꯤ ꯂꯣꯟ ꯉꯥꯡꯕ ꯈꯨꯟꯅꯥꯏꯁꯤꯡꯒꯤ ꯖꯣꯒ꯭ꯔꯥꯐꯤꯀꯦꯜ ꯑꯣꯏꯕ ꯁꯟꯗꯣꯔꯛꯄꯒꯤ ꯃꯇꯥꯡꯗ ꯑꯋꯦꯔꯅꯦꯁ ꯄꯤꯕꯅ ꯃꯁꯤꯒꯤ ꯑꯔꯥꯟꯕ ꯋꯥꯈꯜꯂꯣꯟ ꯑꯁꯦ ꯀꯣꯛꯍꯟꯅꯕ ꯃꯇꯦꯡ ꯀꯣꯛꯍꯟꯕꯗ ꯃꯇꯦꯡ ꯄꯥꯡꯕꯒ ꯉꯝꯒꯅꯤ ꯍꯥꯏꯅ ꯈꯜꯂꯤ